ꯍꯂꯣ ꯇꯥꯏꯌꯦ ꯇꯥꯏꯌꯦ ꯃꯥꯅꯦ ꯂꯨꯍꯣꯡꯒꯗꯕ ꯌꯥꯎꯕ꯭ꯔꯣ ꯑꯣ ꯅꯣꯏꯒꯤ ꯃꯤ ꯊꯣꯛꯄ꯭ꯔꯣ ꯑꯣ ꯑꯣ ꯃꯃꯜꯁꯤ ꯌꯥꯝꯅ ꯐꯖꯔꯒꯅ ꯈꯤꯇꯪ ꯋꯥꯡꯉꯦ ꯑꯗꯨꯒ ꯃꯌꯥꯏ ꯑꯣꯏꯕꯗꯨꯅ ꯈꯤꯇꯪ ꯍꯟꯊꯩ ꯑꯗꯨꯗꯒꯤ ꯄꯣꯠ ꯑꯅꯤꯁꯤ ꯂꯩꯌꯦ ꯑꯄꯥꯝꯕ ꯑꯗꯨꯝ ꯁꯦꯠꯄꯤꯕ ꯌꯥꯒꯅꯤ ꯎꯝ ꯑꯥ ꯑꯣ ꯑꯗꯨꯒꯤ ꯋꯥꯅꯤꯉꯥꯏ ꯂꯩꯇꯦ ꯂꯩꯌꯦ ꯄ꯭ꯔꯣꯕ꯭ꯂꯦꯝ ꯛꯔꯤꯝꯇ ꯑꯣꯏꯔꯣꯏꯗ ꯎꯝ ꯏꯆꯥꯅꯨꯄꯤ ꯊꯣꯛꯄꯔꯣ ꯑꯣ ꯌꯥꯅꯤ ꯌꯥꯅꯤ ꯑꯗꯨꯝ ꯁꯦꯠꯄꯤꯕ ꯌꯥꯅꯤ ꯀꯔꯤ ꯃꯆꯨ ꯃꯆꯨ ꯄꯥꯝꯒꯦ ꯎꯝ ꯑꯣ ꯑꯗꯨꯗꯤ ꯑ ꯃꯆꯨ ꯂꯩꯌꯦ ꯑꯉꯧꯕ ꯌꯦꯂꯣ ꯑꯗꯨꯗꯒꯤ ꯔꯦꯠ ꯑꯗꯨꯗꯒꯤ ꯚꯥꯏꯌꯣꯂꯦꯠ ꯃꯆꯨ ꯃꯆꯨꯒꯤ ꯂꯩꯌꯦ ꯑꯗꯨ ꯀꯔꯝꯕ ꯃꯆꯨ ꯄꯥꯝꯒꯦ ꯁꯣꯝ ꯀꯔꯤ ꯀꯔꯤ ꯂꯝꯅꯣ ꯑꯣꯍꯣ ꯌꯥꯏꯌꯦ ꯌꯥꯏꯌꯦ ꯌꯥꯅꯤ ꯑꯗꯨꯝ ꯀꯣꯟ ꯇꯧꯕꯤꯔꯛꯑꯒ ꯑꯗꯨꯝ ꯑꯩꯈꯣꯏ ꯑꯗꯨꯝ ꯂꯥꯛꯆꯒꯦꯗ ꯑꯗꯨ ꯐꯤꯗꯨꯒꯤ ꯑꯗꯨ ꯑꯉꯥꯡ ꯑꯗꯨꯝ ꯑꯩꯈꯣꯏ ꯚꯤꯗꯤꯌꯣ ꯀꯩꯀꯩꯁꯨ ꯊꯥꯔꯛꯑꯒ ꯄꯥꯝꯃꯤ ꯄꯥꯝꯗꯦꯗꯨꯁꯨ ꯑꯗꯨꯝ ꯈꯟꯅꯁꯦꯕꯀꯣ ꯑꯣ ꯃꯃꯜꯁꯨ ꯁꯨꯝ ꯌꯥꯅꯤ ꯑꯗꯨꯝ ꯎꯅꯔꯒ ꯑꯗꯨꯝ ꯍꯥꯏꯅꯔꯒ ꯂꯣꯏꯔꯦꯗ ꯑꯣ ꯀꯔꯤ ꯊꯕꯛ ꯌꯥꯝ ꯆꯤꯟꯕ꯭ꯔꯣ ꯑꯣ ꯌꯥꯅꯤ ꯌꯥꯅꯤ ꯊꯝꯃꯣ ꯊꯝꯃꯣ ꯎꯝ ꯐꯔꯦ ꯐꯔꯦ